ꯇꯥꯕꯤꯕ꯭ꯔꯣ ꯑꯣ ꯁꯤꯁꯦ ꯑꯟꯖꯂꯤ ꯄꯦꯠ ꯁꯦꯟꯇꯔ ꯅꯠꯇ꯭ꯔꯣ ꯑꯣ ꯑꯩ ꯍꯨꯏꯁꯦ ꯃꯁꯥ ꯉꯝꯗꯕ ꯂꯥꯏꯍꯧ ꯍꯧꯕꯩ ꯇꯥꯏꯞꯇ ꯃꯁꯥꯁꯦ ꯅꯤꯛꯑꯦ ꯑꯣꯁꯨ ꯑꯣꯏꯌꯦ ꯄꯪꯄꯤꯗ ꯄꯤꯖꯕꯕꯨꯗꯤ ꯍꯨꯏꯅꯦꯕ ꯑꯣ ꯉꯁꯤ ꯉꯔꯥꯡꯁꯦ ꯌꯦꯟ ꯑꯣꯛ ꯊꯥꯎꯒꯨꯝꯕ ꯈꯔꯗꯤ ꯆꯥꯈꯤꯕ ꯃꯥꯁꯦ ꯑꯗꯨ ꯉꯁꯤꯁꯦ ꯑꯩꯈꯣꯏ ꯐꯦꯕꯔ ꯂꯩꯔꯒ ꯑꯣꯁꯨ ꯑꯣꯔꯒ ꯅꯤꯛꯑꯅ ꯍꯧꯖꯤꯛꯁꯨ ꯂꯩꯌꯦ ꯑꯥ ꯊꯥꯗꯣꯛꯄ ꯍꯨꯏꯅꯤ ꯃꯦꯗꯥꯝ

ꯃꯈꯣꯡ ꯍꯥꯝꯕꯗ ꯏꯗꯤ ꯌꯥꯎꯗꯤꯌꯦ ꯃꯦꯗꯥꯝ ꯉꯁꯤ ꯅꯨꯨꯃꯤꯠ ꯅꯤꯅꯤ ꯍꯨꯝꯅꯤꯗꯤ ꯁꯨꯒꯠꯈ꯭ꯔꯦ ꯃꯦꯗꯥꯝ ꯇꯨꯝꯃꯒ ꯑꯗꯨꯝ ꯂꯩꯌꯦ ꯑꯥ ꯑꯥ ꯇꯥꯡꯈꯨꯜ ꯍꯨꯏꯅꯦ ꯃꯦꯗꯥꯝ ꯀꯔꯤ ꯍꯥꯏꯕ ꯃꯦꯗꯥꯝ ꯑꯃꯨꯛꯀ ꯍꯥꯏꯕꯤꯎꯅꯦ ꯑꯥ ꯍꯣꯏ ꯁꯦꯡꯏ ꯃꯦꯗꯥꯝ ꯆꯍꯤꯁꯦ ꯑꯃꯗꯤ ꯁꯨꯔꯦ ꯃꯦꯗꯥꯝ

ꯑꯥ

ꯍꯣꯏ ꯃꯦꯗꯥꯝ ꯍꯣꯏ ꯃꯦꯗꯥꯝ ꯑꯥ ꯇꯥꯖꯩꯌꯦ ꯃꯦꯗꯥꯝ ꯍꯣꯏ ꯃꯦꯗꯥꯝ

ꯍꯣꯏ ꯃꯦꯗꯥꯝ

ꯎꯝ

ꯃꯦꯗꯥꯝ ꯍꯧꯖꯤꯛ ꯃꯥꯁꯦ ꯆꯥꯕꯒ ꯑꯣꯊꯣꯛꯄ ꯄꯤꯖꯗꯕꯗꯤ ꯌꯥꯗꯦꯕ ꯍꯦꯛ ꯆꯥꯔꯒ ꯑꯗꯨꯝ ꯑꯣꯊꯣꯛꯑꯦꯕ ꯑꯗꯨ ꯀꯃꯥꯏ ꯇꯧꯁꯤꯒꯦ ꯍꯤꯗꯥꯛ ꯀꯥꯞꯀꯗ꯭ꯔ ꯗ꯭ꯔꯤꯞ ꯀꯥꯞꯀꯗ꯭ꯔ ꯍꯣꯏ ꯃꯦꯗꯥꯝ ꯑꯗꯨꯗꯤ ꯃꯦꯗꯥꯝꯒꯤꯗ ꯄꯨꯖꯔꯛꯑꯒꯦ ꯑꯗꯨ ꯄꯩꯁꯥ ꯀꯌꯥꯃꯨꯛꯇꯤ ꯆꯪꯗꯣꯏꯅꯣ ꯃꯦꯗꯥꯝ ꯍꯣꯏ ꯃꯦꯗꯥꯝ ꯑꯣ ꯍꯣꯏ ꯑꯥ ꯍꯣꯏ ꯃꯦꯗꯥꯝ ꯑꯗꯨꯗꯤ ꯂꯥꯛꯆꯅꯕ ꯇꯧꯖꯔꯒꯦ ꯌꯥꯝ ꯅꯨꯡꯉꯥꯏꯖꯔꯦ ꯊꯝꯖꯔꯒꯦ